ꯑꯩ ꯃꯤꯑꯣꯏꯕꯁꯤ ꯀꯔꯤꯒꯨꯝꯕ ꯅꯨꯡꯁꯤꯅꯕ ꯅꯠꯇ꯭ꯔꯒꯅ ꯄꯨꯛꯆꯦꯜ ꯁꯦꯡꯕ ꯍꯥꯏꯕ ꯑꯁꯤ ꯂꯩꯔꯝꯗ꯭ꯔꯒꯗꯤ ꯐꯅꯌꯥꯝꯅ ꯆꯥꯎꯈꯠꯍꯜꯂ ꯃꯅꯤꯡ ꯍꯜꯂꯝꯒꯅꯤ ꯑꯃꯁꯨꯡ ꯑꯃꯒ ꯑꯃꯒ ꯊꯥꯖꯗꯕ ꯀꯌꯥ ꯑꯃ ꯂꯥꯛꯇꯨꯅ

ꯃꯈꯥ ꯇꯥꯕꯅ ꯃꯊꯛ ꯊꯣꯡꯕꯁꯤꯡꯕꯨ ꯅꯨꯡꯁꯤꯅ ꯑꯃꯗꯤ ꯕꯦꯕꯥꯔ ꯏꯀꯥꯏ ꯈꯨꯝꯅꯕ ꯎꯠꯄ ꯑꯗꯨ

ꯑꯍꯟꯁꯤꯡꯅ ꯃꯥꯒꯤ ꯃꯈꯥꯗ ꯂꯩꯔꯤꯕ ꯃꯤꯑꯣꯏꯁꯤꯡꯕꯨ ꯅꯨꯡꯁꯤꯅ ꯂꯣꯏꯅꯕꯤꯕ ꯁꯃꯥꯖ ꯑꯁꯤꯗ ꯑꯐꯕ ꯈꯨꯟꯅꯥꯏ ꯍꯥꯏꯕꯗꯨ ꯑꯣꯏꯒꯅꯤ ꯀꯔꯤꯒꯨꯝꯕ ꯑꯩꯈꯣꯏꯗ ꯑꯩꯈꯣꯏꯒꯤ ꯃꯣꯔꯦꯜ ꯑꯁꯤ ꯌꯥꯎꯗ꯭ꯔꯕꯗꯤ ꯃꯤꯌꯥꯝꯅ ꯂꯥꯏꯔꯤꯛ ꯍꯩꯕ ꯑꯣꯏꯔꯒꯁꯨ

ꯃꯤ ꯑꯗꯨꯕꯨ ꯀꯩꯁꯨ ꯁꯤꯡꯊꯥꯅꯔꯣꯏ ꯃꯔꯝꯗꯤ ꯑꯐꯕ ꯃꯤ ꯑꯃ ꯑꯣꯏꯒꯦ ꯍꯥꯏꯔꯕꯗꯤ ꯍꯧꯅ ꯂꯣꯟꯆꯠ ꯈꯪꯕ ꯃꯤꯅꯨꯡꯁꯤ ꯆꯥꯎꯕ ꯑꯆꯨꯝꯕ ꯉꯥꯡꯕ ꯀꯌꯥ ꯑꯁꯤ ꯑꯐꯕ ꯃꯤꯒꯤ ꯒꯨꯟꯒꯤ ꯃꯅꯨꯡꯗ ꯆꯜꯂꯤ